ꯀꯀꯥ ꯁꯪꯒꯣꯝ ꯈꯤꯇ ꯂꯍꯧꯒꯦ ꯑꯣ ꯑꯩꯒꯤꯁꯨ ꯍꯣꯇꯦꯜꯒꯤ ꯇꯧꯗꯣꯏꯅꯤꯅꯦ ꯂꯤꯇꯔ ꯇꯔꯥꯃꯨꯛ ꯂꯍꯧꯒꯦ

ꯁꯪꯒꯣꯝꯒꯤ ꯍꯣꯇꯦꯜꯒꯤ ꯑꯩꯅꯁꯨ ꯁꯞꯄ꯭ꯂꯥꯏ ꯈꯔ ꯇꯧꯒꯗꯕꯀꯣ ꯂꯤꯇꯔꯗ ꯀꯌꯥꯅꯣ ꯑꯣ ꯅꯤꯐꯨꯗ ꯌꯣꯜꯂꯗꯤ ꯂꯤꯇꯔ ꯇꯔꯥꯗ ꯆꯥꯝꯔꯤꯅꯤꯗꯅꯀꯣ ꯂꯤꯇꯔ ꯂꯨꯄꯥ ꯀꯨꯟ ꯀꯨꯟꯊ꯭ꯔꯥ ꯃꯨꯛꯇꯪꯗꯤ ꯇꯥꯕꯤꯌꯨ ꯎꯝ ꯎꯝ ꯑꯗꯒꯤ ꯀꯩꯅꯣ ꯒꯤꯁꯤꯅ ꯀꯃꯥꯏꯅ ꯇꯧ ꯌꯣꯟꯒꯦ ꯒꯤ ꯒꯤ ꯀꯌꯥꯅꯦꯕ ꯍꯣꯏ ꯆꯥꯝꯃꯨꯛꯀꯤ ꯃꯐꯝ ꯂꯧꯒꯦ

ꯇꯔꯥ ꯑꯃꯒ ꯑꯥ ꯑꯗꯒꯤ ꯁꯪꯒꯣꯝ ꯁꯟꯅꯥ ꯀꯩꯅꯣꯗꯣ ꯑꯗꯨꯒ ꯁꯪꯒꯣꯝ ꯑꯥ ꯑꯗꯨꯃꯁꯨ ꯀꯦ ꯖꯤ ꯑꯃ ꯂꯧꯔꯒꯦ ꯎꯝ

ꯑꯗꯨꯁꯨ ꯈꯔ ꯌꯦꯡꯉꯣ ꯑꯩꯈꯣꯏꯒꯤ ꯊꯕꯛ ꯊꯧꯗꯣꯛ ꯑꯃ ꯊꯣꯛꯄꯀꯣ ꯑꯗꯨꯒꯤ ꯁꯤꯟꯕꯒꯤ ꯃꯤ ꯆꯅꯤ ꯆꯍꯨꯝ ꯆꯥꯕꯒꯤꯅꯤ ꯎꯝ ꯑꯥ ꯑꯗꯨꯗꯤ ꯁꯪꯒꯣꯝ ꯁꯟꯅꯥꯒꯤ ꯁꯦ ꯀꯌꯥꯅꯦꯕ ꯍꯧꯖꯤꯛꯀꯤꯗꯣ ꯀꯦ ꯖꯤꯗ ꯆꯥꯝꯃꯔꯤꯐꯨ ꯑꯃꯅꯦ ꯑꯗꯒꯤ ꯒꯤ ꯆꯥꯝꯃ ꯑꯃꯅꯦ ꯆꯅꯤ ꯃꯔꯤꯐꯨꯀꯣ ꯆꯅꯤ ꯃꯔꯤꯐꯨ ꯑꯗꯒꯤ ꯑꯃꯗꯨꯅ ꯆꯍꯨꯝ ꯃꯔꯤꯐꯨ ꯑꯣꯏꯍꯜꯂꯁꯦꯕꯀꯣ ꯂꯤꯇꯔ ꯇꯔꯥꯒꯤꯗꯨꯅ ꯑꯗꯨꯗꯤ ꯆꯍꯨꯝ ꯑꯥ ꯆꯥꯇ꯭ꯔꯨꯛꯀ ꯍꯨꯝꯐꯨ ꯑꯣ ꯌꯥꯔꯦ ꯌꯥꯔꯦ ꯀꯀꯥ ꯍꯌꯦꯡꯁꯨ ꯑꯔꯥꯛꯄ ꯈꯨꯗꯤꯡꯒꯤꯀꯣ ꯑꯥ ꯑꯥ ꯍꯣꯏ ꯍꯣꯏ ꯀꯀꯥ ꯄꯩꯁꯥ ꯑꯆꯣꯏꯕ ꯌꯥꯎꯕ꯭ꯔꯣ ꯀꯀꯥꯒꯤ ꯑꯣ ꯆꯥꯝꯃꯉꯥ ꯆꯄꯤ ꯑꯅꯤ ꯄꯤꯕꯤꯔꯛꯑꯒꯦ ꯀꯀꯥꯗ ꯎꯝ